ꯑꯩꯅ ꯂꯝ ꯀꯣꯏꯕ ꯆꯠꯂꯨꯕ ꯍꯥꯏꯁꯦ ꯑꯩ ꯒ꯭ꯔꯦꯖꯨꯌꯦꯁꯟꯗ ꯑꯦꯟꯊ꯭ꯔꯣꯄꯣꯂꯣꯖꯤꯗ ꯑꯩꯁꯦ ꯑꯣꯅꯔꯁ ꯇꯧꯔꯛꯑꯦꯕ ꯑꯗꯣ ꯑꯦꯟꯊ꯭ꯔꯣꯄꯣꯂꯣꯖꯤꯒꯤ ꯐꯤꯜ ꯋꯥꯔꯛ ꯑꯃ ꯆꯠꯂꯦ ꯌꯥꯏꯉꯪꯄꯣꯛꯄꯤꯗ ꯑꯗꯣ ꯃꯣꯏ ꯈꯨꯜꯗꯣ ꯌꯥꯝ ꯅꯨꯡꯉꯥꯏ ꯌꯥꯝꯅ ꯏꯪꯅ ꯆꯤꯛꯅ ꯌꯥꯝꯅ ꯃꯤꯁꯨ ꯂꯩꯇꯦꯕ ꯑꯗꯨꯒ ꯌꯥꯝ ꯏꯪ ꯆꯤꯛꯅ ꯌꯥꯝ ꯅꯨꯡꯉꯥꯏ ꯍꯥꯏꯇꯥꯔꯦ ꯑꯗꯨꯒ ꯃꯣꯏ ꯌꯨꯝꯁꯤꯡꯗꯨꯁꯨ ꯌꯥꯝꯅ ꯆꯥꯎꯗꯦ ꯄꯤꯛꯇꯛ ꯄꯤꯛꯇꯛꯅ ꯇꯧꯔꯒ ꯃꯈꯣꯏꯒꯤ ꯐꯤꯜ ꯑꯣꯗꯣꯏꯁꯤ ꯑꯣꯏꯔꯤꯁꯤꯡꯗꯨꯁꯨ ꯌꯥꯝꯅ ꯍꯥꯏꯗꯤ ꯌꯦꯡꯕꯗ ꯃꯤꯠ ꯅꯥ ꯀꯥꯁꯦ ꯁꯤꯡꯕ ꯁꯤꯡꯒꯗꯕ ꯃꯥꯜꯂꯦ ꯑꯌꯨꯛ ꯌꯥꯍꯧꯔꯛꯄꯗꯀꯥꯁꯦ ꯐꯖ ꯐꯖꯅ ꯌꯥꯝ ꯅꯥꯟꯅ ꯂꯩꯕ ꯍꯥꯏꯇꯥꯔꯦ ꯃꯈꯣꯏꯒꯤ ꯈꯨꯜꯁꯦ ꯌꯥꯏꯉꯪꯄꯣꯛꯄꯤꯁꯦ ꯌꯥꯝ ꯅꯨꯡꯉꯥꯏꯈꯤ ꯑꯗꯨꯒ ꯑꯇꯩ ꯑꯇꯩ ꯖꯨ ꯆꯠꯂꯦ ꯖꯨꯗꯅ ꯑꯃꯨꯛ ꯁꯥꯁꯤꯡ ꯂꯩꯔꯦ ꯋꯥꯍꯣꯡ ꯐꯖꯔꯕ ꯋꯥꯍꯣꯡ ꯎꯔꯛꯏ ꯖꯨꯗꯒꯤ ꯑꯗꯩ ꯑꯇꯩ ꯑꯇꯩ ꯃꯣꯏꯔꯥꯡ ꯆꯠꯂꯦ ꯃꯣꯏꯔꯥꯡꯗꯅ ꯑꯃꯨꯛ ꯅꯦꯇꯥꯖꯤ ꯁꯨꯚꯥꯁ ꯆꯟꯗ꯭ꯔ ꯕꯣꯁꯀꯤ ꯑꯗꯨꯝ ꯂꯩꯔꯦ ꯃꯥꯒꯤ ꯑꯁꯨꯝ ꯇꯧꯗꯅ ꯑꯗꯨꯝ ꯆꯠꯄꯁꯦ ꯑꯗꯨꯝ ꯅꯨꯡꯉꯥꯏ ꯂꯝꯀꯣꯏꯕ ꯆꯠꯄꯒꯤ ꯅꯨꯡꯉꯥꯏꯕ ꯍꯥꯏꯒꯗꯤ ꯑꯗꯨꯝ ꯊꯦꯡꯅꯔꯛꯏꯁꯤꯡꯗꯨ ꯅꯨꯡꯉꯥꯏꯕ ꯉꯥꯛꯇ ꯑꯗꯨꯝ ꯊꯦꯡꯅꯔꯛꯑꯦꯕ